ꯑꯩꯅ ꯆꯥꯛ ꯊꯣꯡꯕꯒꯤ ꯇ꯭ꯔꯦꯟꯅꯤꯡ ꯑꯗꯨꯃꯛꯇꯤ ꯆꯠꯇꯦ ꯑꯗꯨꯕꯨ ꯑꯩꯈꯣꯏꯒꯤ ꯁ꯭ꯀꯨꯜꯒꯤ ꯇꯤꯆꯔ ꯗꯦ ꯐꯪꯁꯟ ꯑꯃꯗ ꯏꯃꯥꯟꯅꯕꯤ ꯃꯔꯤ ꯃꯉꯥꯒ ꯆꯥꯛ ꯊꯣꯡꯃꯤꯟꯅꯩ ꯑꯣꯖꯥꯅ ꯆꯥꯛ ꯊꯣꯡꯕꯒꯤ ꯅꯤꯌꯝ ꯑꯗꯨ ꯇꯥꯛꯏ ꯁꯨꯃꯥꯏꯅ ꯏꯁꯤꯡꯁꯤ ꯊꯥꯡꯒꯠꯂꯣ ꯆꯐꯨꯗ ꯍꯥꯞꯆꯤꯜꯂꯣ ꯏꯁꯤꯡꯗꯨ ꯁꯧꯍꯜꯂꯣ ꯑꯗꯨꯒ ꯆꯦꯡ ꯀꯦ ꯖꯤ ꯃꯔꯤ ꯃꯉꯥ ꯍꯥꯞꯆꯤꯜꯂꯣ ꯑꯗꯨꯒ ꯊꯣꯡꯉꯣ ꯊꯣꯡꯉꯒ ꯁꯧꯔꯛꯄ ꯃꯇꯝꯗ ꯈꯥꯕꯩꯅ ꯑꯣꯠꯈꯥꯏꯔꯣ ꯑꯣꯠꯈꯥꯏꯔꯕ ꯃꯇꯨꯡꯗ ꯁꯧꯍꯜꯂꯣ ꯁꯧꯍꯜꯂꯒ ꯐꯖꯅ ꯃꯨꯟꯅ ꯁꯥꯠꯂꯣ ꯑꯗꯨꯒ ꯊꯥꯡꯊꯔꯒ ꯌꯥꯏꯕꯤꯌꯨ ꯑꯗꯨꯒꯤ ꯃꯇꯨꯡꯗ ꯑꯣꯖꯥꯅ ꯑꯃꯨꯛꯀ ꯉꯥ ꯊꯣꯡꯕꯒꯤ ꯅꯤꯌꯝ ꯑꯃꯨꯛꯀ ꯇꯥꯛꯄꯤ ꯉꯥ ꯑꯁꯤ ꯐꯖꯅ ꯁꯦꯝꯗꯣꯛꯂꯣ ꯑꯗꯨꯒ ꯐꯖꯅ ꯊꯥꯎꯗ ꯇꯥꯎꯊꯣꯛꯂꯣ ꯑꯗꯨꯒ ꯃꯔꯣꯏ ꯃꯄꯥꯡ ꯑꯗꯨ ꯍꯥꯟꯅ ꯐꯖꯅ ꯉꯧꯊꯣꯛꯂꯣ ꯑꯗꯨꯒ ꯉꯥ ꯑꯗꯨ ꯍꯥꯞꯆꯤꯜꯂꯨ ꯁꯣꯜꯂꯝꯗꯥꯏ ꯃꯇꯝꯗ ꯐꯗꯤꯒꯣꯝ ꯍꯥꯞꯆꯤꯜꯂꯨ ꯑꯗꯨꯒ ꯊꯥꯡꯊꯧ ꯑꯗꯨꯒ ꯑꯗꯨꯒꯤ ꯃꯇꯨꯡꯗ ꯑꯣꯖꯥꯅ ꯑꯃꯨꯛꯀ ꯏꯔꯣꯟꯕꯒꯤ ꯃꯇꯥꯡꯗ ꯑꯃꯨꯛ ꯇꯥꯛꯄꯤ ꯑꯥꯜꯂꯨꯗꯨ ꯐꯖꯅ ꯈꯦꯠꯇꯣꯛꯂꯣ ꯑꯗꯨꯒ ꯃꯣꯔꯣꯛ ꯑꯗꯨꯁꯨ ꯐꯨꯠꯄ ꯑꯗꯨꯗ ꯍꯥꯞꯆꯤꯜꯂꯣ ꯉꯥꯔꯤ ꯑꯗꯨꯁꯨ ꯍꯥꯞꯆꯤꯜꯂꯣ ꯆꯦꯔꯪꯗ ꯌꯣꯝꯂꯒ ꯑꯗꯨꯒ ꯃꯨꯜꯂꯦ ꯍꯥꯏꯕ ꯃꯇꯝꯗ ꯁꯣꯟꯊꯔꯣ ꯑꯗꯨꯒ ꯐꯖꯅ ꯃꯦꯠꯂꯣ ꯃꯦꯠꯂꯒ ꯅꯣꯏꯈꯥꯏꯔꯒ ꯆꯥꯔꯁꯤ ꯍꯥꯏꯅ ꯑꯣꯖꯥꯅ ꯑꯩꯈꯣꯏꯗ ꯇꯥꯛꯄꯤ